ꯎꯝ ꯁꯤ ꯃꯅꯥ ꯃꯁꯤꯡ ꯌꯣꯟꯕ ꯗꯨꯀꯥꯟꯗꯨꯔꯣ ꯑꯗꯨꯗꯤ ꯀꯔꯤ ꯀꯔꯤ ꯌꯥꯎꯒꯦ ꯑꯣ ꯑꯗꯨꯗꯤ ꯗꯁꯒꯨꯁꯗꯨꯕꯨ ꯀꯦ ꯖꯤꯗ ꯀꯌꯥ ꯄꯤꯒꯦ ꯑꯣ ꯑꯇꯩꯗꯤ ꯀꯔꯤ ꯀꯔꯤ ꯌꯥꯎꯒꯦ

ꯑꯣ ꯑꯗꯨꯗꯤ ꯍꯋꯥꯏ ꯆꯦꯡꯋꯥꯏ ꯀꯥꯗꯤ ꯌꯥꯎꯕꯤꯕ꯭ꯔꯣ ꯎꯝ ꯑꯗꯨꯗꯤ ꯍꯥꯋꯥꯏ ꯍꯥꯋꯥꯏꯗꯤ ꯀꯦ ꯖꯤꯗ ꯀꯌꯥꯅꯣ ꯍꯥꯋꯥꯏ ꯃꯪꯒꯟꯗꯣ

ꯑꯣ ꯑꯗꯨꯗꯤ ꯌꯥꯝ ꯅꯨꯡꯉꯥꯏꯖꯔꯦ ꯑꯗꯨꯗꯤ ꯑꯩꯇꯩ ꯑꯇꯣꯞꯄꯗꯤ ꯑꯥꯂꯨꯗꯤ ꯌꯥꯎꯕ꯭ꯔꯥ ꯑꯥꯜꯂꯨ ꯑꯣ ꯑꯣ ꯑꯗꯨ ꯑꯣꯏꯔꯗꯤ ꯈꯔ ꯈꯔ ꯂꯧꯔꯒꯦꯅꯦꯀꯣ ꯑꯩꯁꯦ ꯀꯛꯋꯥ ꯂꯤꯂꯥꯟꯗꯣ ꯂꯝꯄꯥꯛꯇꯒꯤꯅꯦ ꯑꯥ ꯐꯝꯃꯤꯁꯤꯅ ꯀꯔꯥꯏꯋꯥꯏꯗꯩ ꯑꯣꯏꯕꯤꯔꯕꯅꯣ ꯑꯣ ꯑꯣ ꯑꯗꯨ ꯑꯣꯏꯔꯗꯤ ꯍꯧꯖꯤꯛꯇꯤ ꯂꯩꯕ ꯈꯣꯠꯄꯁꯨ ꯂꯣꯏ ꯂꯣꯏꯅꯔꯦ ꯑꯗꯣꯏꯗꯤ ꯂꯣꯏꯁꯜꯂꯁꯤꯅꯦꯀꯣ ꯂꯩꯕ ꯌꯣꯟꯕ ꯍꯥꯏꯗꯨꯅꯦ ꯑꯣ ꯑꯩꯁꯦ ꯊꯥꯕꯤꯔꯛꯑꯣ ꯍꯣꯝ ꯗꯦꯂꯤꯕꯔꯤ

ꯑꯥ ꯈꯨꯟꯖꯥꯝꯕꯝꯅꯦ ꯑꯣ ꯗꯦꯕ ꯁ꯭ꯀꯨꯜꯒꯤꯅꯦ ꯑꯣꯄꯣꯖꯤꯠꯇ ꯈꯨꯟꯖꯥꯕꯝꯒꯤ ꯀꯨꯃꯤꯗꯤꯅꯤꯅ ꯍꯪꯕꯤꯔꯣ ꯑꯥ ꯍꯣꯏ ꯑꯣ ꯍꯥꯋꯥꯏ ꯀꯦ ꯖꯤ ꯀꯥꯡꯇꯛ ꯀꯦ ꯖꯤ ꯑꯃ ꯍꯋꯥꯏ ꯃꯄꯨꯝ ꯀꯦ ꯖꯤ ꯑꯃ ꯑꯗꯩ ꯁꯒꯣꯜ ꯍꯋꯥꯏꯒ ꯑꯗꯒꯤ ꯑꯅꯧ ꯑꯄꯦꯟ ꯂꯐꯨꯒꯨꯝꯕ ꯍꯪꯒꯥꯝꯒꯨꯝꯕ ꯀꯔꯤ ꯀꯔꯤ ꯈꯔꯁꯨ ꯌꯥꯎꯕꯤꯔꯛꯎ ꯎꯝ ꯑꯥ ꯂꯣꯏꯁꯜꯂꯁꯦ ꯂꯣꯏꯁꯜꯂꯁꯦ ꯂꯣꯏꯁꯜꯂꯁꯦ ꯍꯣ ꯊꯥꯕꯤꯔꯛꯑꯣ ꯊꯥꯕꯤꯔꯛꯑꯣ